ꯊꯣꯏꯕ ꯕꯨꯛ ꯏꯁ꯭ꯇꯣꯔ ꯑꯣꯏꯕꯤꯔꯕ꯭ꯔꯣ ꯑꯣ ꯍꯤꯁꯇ꯭ꯔꯤ ꯑꯣꯐ ꯃꯣꯗꯔꯟ ꯏꯟꯗꯤꯌꯥꯟ ꯕꯤꯄꯤꯟ ꯆꯟꯗ꯭ꯔꯗꯣ ꯌꯥꯎꯕ꯭ꯔꯥ ꯑꯝꯇ ꯍꯪꯒꯦ ꯇꯧꯕ ꯎꯝ ꯗꯔꯓꯟ ꯑꯃ ꯂꯧꯒꯦ ꯇꯧꯕꯅꯤ ꯑꯗꯨꯝ ꯍꯣꯔꯦꯟ ꯂꯥꯛꯄ ꯌꯥꯗꯧꯔꯣ ꯑꯣ ꯐꯔꯦ ꯑꯗꯨꯗꯤ ꯗꯔꯓꯟ ꯑꯃ ꯑꯝꯇ ꯄꯦꯛ ꯇꯧꯁꯤꯟꯕꯤꯔꯝꯃꯣ ꯍꯣꯔꯦꯟ ꯂꯧꯕ ꯂꯥꯛꯀꯦ ꯑꯥ ꯐꯔꯦꯅꯦ ꯗꯤꯁꯀꯥꯎꯟ ꯀꯌꯥ ꯄꯤꯒꯦ ꯎꯝ ꯑꯣ ꯐꯔꯦ ꯌꯥꯝ ꯅꯨꯡꯉꯥꯏꯖꯔꯦ ꯑꯗꯨꯗꯤ ꯍꯣꯔꯦꯟ ꯑꯝꯇ ꯑꯩ ꯂꯧꯕ ꯂꯥꯛꯆꯒꯦ ꯄꯦꯛ ꯇꯧꯔꯒ ꯊꯃꯝꯃꯨ